ꯃꯦꯗꯥꯝ ꯑꯣ ꯃꯦꯗꯥꯝ ꯑꯩ ꯀ꯭ꯂꯥꯁ ꯐꯥꯏꯚꯀꯤ ꯃꯍꯦꯁꯅꯦ ꯑꯥ ꯀ꯭ꯂꯥꯁ ꯐꯥꯏꯚꯀꯤ ꯑꯧ ꯅꯨꯉꯥꯏꯔꯤ ꯃꯦꯗꯥꯝ ꯑꯗꯣ ꯑꯩꯈꯣꯏꯒꯤ ꯑꯩꯈꯣꯏ ꯁ꯭ꯀꯨꯜꯒꯤ ꯑꯁꯥꯏꯟꯃꯦꯟ ꯑꯃ ꯄꯤꯔꯛꯄ ꯑꯦꯁꯥꯏꯟꯃꯦꯟꯗꯨꯒꯤ ꯃꯇꯥꯡꯗ ꯑꯩꯅ ꯃꯦꯗꯥꯝꯗ ꯈꯤꯇꯪ ꯍꯪꯅꯤꯡꯕ ꯑꯩꯈꯣꯏꯒꯤ ꯃꯦꯗꯥꯝ ꯑꯩꯈꯣꯏ ꯀꯥꯛꯆꯤꯡꯒꯤ ꯃꯅꯤꯡ ꯆꯤꯡ ꯍꯥꯏꯕ꯭ꯔꯥ ꯃꯆꯤꯟ ꯃꯅꯥꯎ ꯆꯤꯡꯂꯛ ꯍꯥꯏꯕ꯭ꯔꯥ ꯑꯁꯤꯒꯤ ꯋꯥꯔꯤ ꯃꯣꯏ ꯑꯊꯧꯕ ꯈꯔ ꯂꯩꯈꯤꯗꯦ ꯑꯗꯨꯃꯥꯏꯅ ꯍꯥꯏꯐꯦꯠ ꯇꯥꯕ ꯑꯩꯅ ꯆꯞ ꯆꯥꯕꯤ ꯃꯔꯝꯗꯨꯅ ꯑꯩꯅ ꯈꯪꯗ꯭ꯔꯕ ꯑꯗꯨꯏ ꯃꯇꯥꯡꯗ ꯑꯝꯇꯪ ꯃꯦꯗꯥꯝꯅ ꯈꯪꯉꯒꯗꯤ ꯁꯤꯌꯔ ꯇꯧꯕꯤꯔꯒꯗꯤ ꯗ ꯑꯩ ꯁꯨꯝ ꯍꯪꯖꯔꯛꯄꯅꯦ

ꯑꯣ

ꯑꯣ ꯍꯣꯏ ꯃꯦꯗꯥꯝ ꯁꯤꯅ ꯌꯥꯔꯅꯤ ꯌꯥꯝ ꯅꯨꯉꯥꯏꯔꯦ ꯃꯦꯗꯥꯝ ꯃꯇꯨꯡ ꯇꯥꯔꯛꯄꯗꯁꯨ ꯃꯦꯗꯥꯝ ꯈꯪꯅꯤꯡꯕ ꯂꯩꯔꯒꯁꯨ ꯑꯗꯨꯝ ꯍꯪꯖꯔꯛꯀꯦ ꯃꯦꯗꯥꯝ

ꯍꯣꯏ ꯍꯣꯏ ꯍꯣꯏ ꯍꯣꯏ ꯍꯣꯏ ꯃꯦꯗꯥꯝ ꯑꯗꯨꯗꯤ ꯊꯝꯖꯔꯒꯦ